ꯑꯩꯈꯣꯏꯒꯤ ꯏꯔꯣꯏꯕꯁꯤꯅꯅꯦ ꯑꯩꯈꯣꯏꯒꯤ ꯃꯤꯑꯣꯏꯕꯒꯤ ꯍꯛꯆꯥꯡꯗꯀꯣ ꯀꯥꯟꯅꯕ ꯀꯌꯥ ꯑꯃ ꯄꯤꯕ ꯑꯗꯨꯗꯤ ꯀꯩꯀꯩꯅꯣ ꯍꯥꯏꯕ ꯃꯇꯝꯗ ꯑꯩꯈꯣꯏꯒꯤ ꯏꯔꯣꯏꯕꯁꯤꯅꯅꯦ ꯍꯛꯆꯥꯡ ꯐꯥꯅ ꯂꯩꯍꯜꯂꯤ ꯑꯗꯩꯗꯤ ꯋꯦꯠꯁꯦ ꯂꯣꯁ ꯑꯣꯏꯍꯜꯂꯤ ꯑꯗꯩꯗꯤ ꯏꯔꯣꯏꯕꯁꯤꯅ ꯑꯩꯈꯣꯏꯒꯤ ꯏꯁꯥꯁꯤ ꯌꯥꯡꯍꯜꯂꯤ ꯑꯗꯩꯗꯤ ꯏꯁꯥꯁꯦ ꯁꯣꯔ ꯍꯣꯟꯕ ꯑꯃ ꯑꯃ ꯂꯣꯏꯅꯃꯛ ꯅꯨꯡꯉꯥꯏꯍꯜꯂꯤ ꯑꯗꯨꯒ ꯍꯛꯆꯥꯡꯁꯤꯁꯨ ꯌꯥꯡꯍꯜꯂꯦꯕ ꯑꯗꯨꯒ ꯑꯩꯈꯣꯏꯒꯤ ꯏꯔꯣꯏꯕꯁꯤꯅ ꯍꯥꯏꯗꯤ ꯁꯣꯔ ꯍꯣꯟꯗꯣꯛ ꯍꯣꯟꯖꯤꯟꯒꯤꯀꯣ ꯂꯩꯅꯥꯗ ꯀꯃꯥꯏꯅ ꯃꯇꯦꯡ ꯄꯥꯡꯕꯒꯦ ꯍꯥꯏꯕ ꯃꯇꯝꯗ ꯑꯩꯈꯣꯏꯒꯤ ꯏꯔꯣꯏꯕ ꯃꯇꯝꯗ ꯑꯩꯈꯣꯏꯒꯤ ꯏꯁꯥꯒꯤ ꯏꯁꯇꯦꯃꯤꯅꯥ ꯀꯩꯀꯥꯁꯤ ꯄꯨꯊꯣꯛꯂꯒ ꯄꯥꯡꯒꯜ ꯀꯩꯀꯥꯁꯤ ꯄꯨꯊꯣꯛꯂꯒ ꯏꯔꯣꯏꯗꯣꯏꯅꯦꯕ ꯑꯗꯨꯗꯨꯅ ꯁꯣꯔ ꯍꯣꯟꯕ ꯑꯗꯩꯗꯤ ꯑꯩꯈꯣꯏꯒꯤ ꯍꯛꯆꯥꯡꯗ ꯂꯩꯒꯗꯕ ꯑꯅꯥ ꯑꯌꯦꯛ ꯀꯌꯥ ꯑꯃꯁꯦ ꯑꯩꯈꯣꯏꯒꯤ ꯏꯔꯣꯏꯕꯁꯤꯅ ꯉꯥꯛꯊꯣꯛꯄ ꯉꯝꯃꯦꯕ